ꯍꯜꯂꯣ ꯑꯍꯣꯏ ꯃꯥꯅꯤ ꯌꯥꯅꯤ ꯍꯥꯏꯕꯤꯌꯨ ꯀꯔꯤ ꯍꯥꯏꯅꯤꯡꯕ

ꯑꯣ ꯑꯣ ꯑꯩꯈꯣꯏ ꯁꯤꯔꯣꯏ ꯂꯤꯂꯤ ꯐꯦꯁꯇꯤꯕꯦꯜ ꯍꯧꯕꯁꯦ ꯑꯁꯤꯗ ꯍꯥꯡꯉꯤꯕ ꯏ꯭ꯇꯣꯜ ꯗꯨꯀꯥꯟ ꯃꯈꯩꯁꯦꯀꯣ ꯄꯨꯡ ꯇꯔꯥꯗꯒꯤ ꯑꯣꯄꯟ ꯇꯧꯕꯅꯦ ꯑꯗꯨꯒ ꯀ꯭ꯂꯣꯁ ꯇꯧꯕꯁꯤꯅ ꯑꯩꯈꯣꯏ ꯐꯣꯔ ꯄꯤ ꯑꯦꯝ ꯁ꯭ꯋꯥꯏꯗ ꯇꯧꯑꯦꯕꯀꯣ ꯑꯗꯨꯅ ꯄꯨꯡ ꯇꯔꯥꯒꯤ ꯃꯃꯥꯡꯁꯤꯗ ꯅꯣꯏ ꯌꯧꯔꯛꯑꯦꯗꯅ ꯑꯗꯨꯒ ꯏꯟꯇ꯭ꯔꯤ ꯑꯗꯨꯝ ꯇꯧꯔꯒ ꯆꯪꯒꯗꯧꯕ ꯁꯨꯃꯥꯏꯅ ꯇꯧꯔꯒ ꯂꯥꯛꯄꯤꯔꯣ ꯑꯥ ꯂꯩꯅꯤ ꯃꯤ ꯀꯌꯥꯃꯨꯛ ꯑꯣꯏꯒꯗꯕꯅꯣ ꯅꯣꯏꯁꯦ ꯅꯨꯄꯤ ꯉꯥꯛꯇ ꯑꯥ ꯂꯩꯅꯤ ꯐꯖꯅ ꯑꯗꯨꯗꯤ ꯑꯣ ꯎꯈ꯭ꯔꯨꯜ ꯈꯛꯀꯤ ꯅꯠꯇꯕ ꯑꯇꯣꯞꯄꯒꯤꯁꯨ ꯑꯗꯨꯝ ꯌꯥꯎꯑꯦꯕꯀꯣ ꯑꯗꯨꯒ ꯁꯤꯗ ꯍꯥꯡꯉꯤꯕ ꯏꯁꯇꯣꯜ ꯃꯈꯩꯁꯦ ꯉꯁꯥꯏꯒꯤ ꯎꯈ꯭ꯔꯨꯜꯒꯤ ꯑꯦꯔꯤꯌꯥꯗ ꯂꯩꯕ ꯃꯤ ꯈꯛꯇꯅ ꯍꯥꯡꯗꯦꯕ ꯃꯅꯤꯄꯨꯔꯒꯤ ꯑꯩꯇꯣꯞꯄ ꯃꯐꯝꯗꯒꯤꯀꯣ ꯑꯗꯨꯝ ꯏꯁꯇꯣꯜ ꯍꯥꯡꯅꯤꯡꯕ ꯃꯥꯒꯤ ꯃꯥꯒꯤ ꯑꯥ ꯃꯥꯒꯤ ꯂꯣꯀꯦꯂꯤꯇꯤꯗꯨꯒꯤ ꯃꯥꯒꯤ ꯑꯦꯔꯤꯌꯥꯗꯨꯒꯤ ꯃꯣꯏꯅ ꯁꯥꯕ ꯈꯣꯠꯄ ꯂꯩꯗꯅꯀꯣ ꯑꯦꯅꯤ ꯍꯦꯟ ꯃꯦꯗ ꯑꯣꯏꯒꯦꯔ ꯈꯨꯠꯅ ꯁꯥꯕ ꯑꯣꯏꯒꯦꯔ ꯑꯗꯨꯗꯒꯤ ꯃꯥꯒꯤ ꯍꯩꯁꯤꯡꯕꯒꯤ ꯃꯇꯨꯡ ꯏꯟꯅ ꯃꯣꯏꯅ ꯑꯗꯨꯝ ꯎꯠꯊꯣꯛꯆꯅꯤꯡꯕꯗꯣ ꯑꯗꯨꯒꯨꯝꯕꯁꯨ ꯂꯣꯏꯅ ꯂꯥꯛꯑꯒ ꯁ꯭ꯇꯣꯜꯁꯨ ꯌꯥꯝꯅ ꯌꯥꯝꯃꯦ ꯍꯥꯡꯉꯤꯁꯤ ꯑꯃ ꯈꯛꯇ ꯅꯠꯇꯦ ꯎꯈ꯭ꯔꯨꯜꯗ ꯂꯩꯕ ꯑꯗꯨꯗꯒꯤ ꯃꯤ ꯈꯛꯇꯅ ꯍꯥꯡꯕ ꯑꯣꯏꯗꯦꯕꯀꯣ ꯑꯗꯣ ꯃꯈꯜ ꯂꯣꯏꯅ ꯁꯨꯅ ꯐꯪꯉꯦ ꯑꯗꯨꯗꯒꯤ ꯆꯥꯕ ꯊꯛꯄꯒꯤ ꯐꯨꯗ ꯑꯥꯏꯇꯦꯝꯁ ꯍꯥꯏꯔꯒꯁꯨꯀꯣ ꯐꯨꯗ ꯑꯥꯏꯇꯦꯝꯁ ꯃꯈꯩꯁꯤ ꯉꯁꯥꯏꯒꯤ ꯆꯥꯕꯒꯤ ꯈꯛꯇ ꯑꯣꯏꯅ ꯍꯥꯡꯕ ꯁ꯭ꯇꯣꯜꯁꯨ ꯌꯥꯎꯑꯦꯕꯀꯣ ꯑꯗꯨꯒ ꯍꯦꯟꯂꯨꯝꯒꯤ ꯑꯣꯏꯕ ꯑꯗꯨꯗꯒꯤ ꯐꯤꯔꯣꯟꯒꯤ ꯑꯣꯏꯕ ꯂꯩꯗꯅꯀꯣ ꯑꯗꯨꯃꯥꯏꯅ ꯂꯣꯏꯅ ꯃꯤꯛ꯭ꯁ ꯃꯈꯜ ꯃꯊꯦꯜꯁꯨ ꯂꯣꯏꯅ ꯁꯨꯏꯑꯦ ꯑꯇꯣꯞꯄ ꯃꯐꯝꯗꯒꯤ ꯂꯥꯛꯄ ꯃꯤꯁꯤꯡꯅ ꯀꯟꯁꯔꯠꯒꯨꯝꯕ ꯇꯧꯕꯗꯣ ꯑꯗꯨꯗꯤ ꯉꯁꯥꯏꯒꯤ ꯅꯨꯡꯇꯤꯒꯤ ꯗꯦꯜꯂꯤꯒꯤ ꯑꯣꯏꯅ ꯇꯧꯗꯦꯕꯀꯣ ꯃꯈꯣꯏꯒꯤ ꯅꯨꯃꯤꯠ ꯈꯥꯏꯗꯣꯛꯑꯦ ꯑꯗꯨꯒ ꯑꯩꯈꯣꯏꯒꯤ ꯑꯩꯈꯣꯏꯅ ꯍꯧꯖꯤꯛꯀꯤ ꯁꯤꯔꯣꯏ ꯂꯤꯂꯤ ꯐꯦꯁꯇꯤꯕꯦꯜ ꯇꯧꯔꯤꯁꯦꯀꯣ ꯇꯧꯗꯣꯏꯅꯤꯗꯅ ꯑꯁꯤꯗ ꯃꯣꯏꯒꯤ ꯀꯟꯁꯔ꯭ꯠꯁꯦ ꯎꯠꯍꯟꯕꯁꯦ ꯅꯨꯃꯤꯠ ꯊ꯭ꯔꯤ ꯗꯦꯁꯀꯨꯝꯕ ꯁꯨꯃꯥꯏꯅ ꯄꯤꯑꯦꯕꯀꯣ ꯑꯗꯣ ꯍꯧꯖꯤꯛꯀꯤ ꯍꯧꯕꯗ ꯉꯥꯏꯔꯤꯅꯦꯕ ꯐꯦꯁꯇꯤꯕꯦꯜꯁꯦ ꯑꯗꯨꯅ ꯉꯁꯥꯏꯒꯤ ꯁꯤꯗ ꯂꯥꯑꯒ ꯃꯈꯣꯏꯒꯤ ꯀꯟꯁꯔ꯭ꯟ ꯇꯧꯒꯗꯕ ꯅꯨꯃꯤꯠꯇꯣ ꯃꯣꯏꯅ ꯍꯥꯟꯅ ꯑꯗꯨꯒ ꯑꯗꯨꯝ ꯈꯪꯕ ꯉꯝꯒꯅꯤ ꯍꯧꯖꯤꯛꯃꯛꯀꯤꯗꯤ ꯃꯣꯏ ꯀꯟꯁꯔ꯭ꯟ ꯇꯧꯒꯗꯕ ꯗꯦꯠ ꯐꯤꯛꯁ ꯑꯣꯏꯕ ꯅꯨꯃꯤꯠ ꯑꯗꯨ ꯑꯣꯏꯗꯦ ꯍꯥꯏꯇꯥꯔꯦ

ꯍꯣꯏ ꯍꯣꯏ ꯌꯥꯅꯤ ꯌꯥꯅꯤ ꯑꯗꯨꯝ ꯌꯥꯅꯤ ꯑꯗꯨ ꯂꯥꯛꯄꯤꯔꯣ ꯑꯗꯨꯝ ꯎꯝ ꯐꯅꯤ ꯐꯅꯤ ꯌꯥꯅꯤ ꯐꯔꯦ ꯐꯔꯦ ꯑꯗꯨꯗꯤ